ꯎꯝ ꯑꯣ ꯑꯣ ꯑꯩ ꯃꯅꯤꯄꯨꯔꯒꯤ ꯀꯥꯡ ꯃꯁꯥꯟꯅꯗꯣ ꯌꯦꯡꯅꯤꯡꯉꯦ ꯑꯩ ꯂꯥꯛꯏꯕꯅꯦ ꯃꯄꯥꯜꯂꯝꯗꯒꯤ ꯑꯥ ꯍꯣꯏ ꯌꯧꯔꯛꯑꯦ ꯑꯩꯈꯣꯏꯗꯤ ꯎꯝ ꯁꯥꯟꯅꯐꯝꯁꯨ ꯈꯪꯗꯦ ꯑꯗꯨ ꯎꯝ ꯍꯣꯏ ꯍꯣꯏ

ꯍꯣꯏ ꯆꯠꯃꯤꯟꯅꯁꯤ ꯆꯠꯃꯤꯟꯅꯁꯤ ꯑꯣ ꯂꯥꯛꯀꯦ ꯂꯥꯛꯀꯦ ꯅꯈꯣꯏꯒꯤ ꯑꯩꯈꯣꯏ ꯀꯔꯤ ꯀꯔꯤ ꯆꯥꯐꯝ ꯊꯣꯡꯐꯝ ꯑꯩꯈꯣꯏꯗꯤ ꯅꯈꯣꯏꯒꯤꯗꯨꯗ ꯊꯨꯡꯉꯗꯣꯔꯤꯝꯅꯦ ꯚꯔꯥ ꯀꯌꯥ ꯀꯌꯥ ꯂꯧꯔꯤꯝꯅꯣ ꯀꯥꯗꯨꯗ ꯑꯥ ꯃꯤ ꯑꯩꯈꯣꯏ ꯑꯅꯤ ꯂꯥꯛꯏꯌꯦ ꯎꯝ ꯑꯗꯨꯒ ꯁꯨꯝ ꯑꯩꯈꯣꯏ ꯅꯨꯄꯤ ꯀꯩꯊꯦꯜ ꯍꯥꯏꯕꯗꯣ ꯑꯗꯨꯗ ꯎꯝ ꯑꯥ ꯑꯗꯨꯅꯦ ꯄꯣꯠ ꯆꯩ ꯑꯅꯧ ꯑꯄꯦꯠ ꯑꯗꯨꯗ ꯊꯣꯛꯂꯛꯄꯁꯤꯗ ꯂꯩꯗꯣꯔꯤꯝꯅꯦ ꯎꯝ ꯑꯗꯨꯅ ꯑꯅꯧ ꯑꯅꯧꯕ ꯑꯩꯈꯣꯏ ꯃꯄꯥꯜꯂꯝꯗ ꯐꯪꯗꯕ ꯄꯣꯠꯇꯣ ꯑꯧ ꯎꯝ ꯑꯧ ꯐꯔꯦ ꯑꯩꯈꯣꯏ ꯌꯧꯁꯤꯜꯂꯛꯑꯦ ꯅꯈꯣꯏꯒꯤ ꯀꯔꯥꯏ ꯋꯥꯏ ꯖꯒꯥꯗꯅꯣ ꯌꯧꯁꯤꯜꯂꯛꯑꯦ ꯑꯩꯈꯣꯏ ꯎꯝ ꯊꯣꯔꯛꯑꯣ ꯑꯗꯨꯒ ꯎꯅꯗꯣꯏꯕ ꯑꯥ ꯑꯗꯨꯒ ꯎꯝ